ꯑꯩꯅ ꯑꯉꯥꯡ ꯑꯣꯏꯔꯤꯉꯩꯗꯒꯤ ꯍꯧꯅ ꯑꯩꯅ ꯈꯟꯖꯔꯛꯄꯁꯦ ꯑꯩ ꯊꯕꯛ ꯑꯃ ꯁꯔꯀꯥꯔꯒꯤ ꯊꯕꯛ ꯑꯃ ꯇꯧꯒꯦꯅ ꯈꯟꯖꯔꯛꯑꯦ ꯍꯧꯖꯤꯛ ꯐꯥꯎꯒꯤ ꯑꯣꯏꯅꯗꯤ ꯑꯩꯁꯤ ꯁꯔꯀꯥꯔꯒꯤ ꯊꯕꯛ ꯇꯧꯗ꯭ꯔꯤ ꯃꯔꯝꯗꯤ ꯑꯩꯅ ꯀ꯭ꯂꯥꯁ ꯇꯦꯟ ꯇꯨꯋꯦꯜꯄ ꯊꯥꯕ ꯂꯣꯏꯁꯤꯜꯂꯒ ꯑꯩ ꯊꯕꯛꯁꯤ ꯆꯦꯟꯒꯗꯕꯅꯤ ꯑꯗꯨ ꯃꯇꯝꯗꯨꯗ ꯆꯍꯤ ꯁꯨꯔꯛꯀꯗꯕꯅꯤ ꯑꯩꯒꯤ ꯑꯗꯨ ꯆꯍꯤ ꯁꯨꯗ꯭ꯔꯤꯕꯅꯤꯅ ꯑꯅ ꯑꯩꯅ ꯀ꯭ꯂꯥꯁ ꯇꯨꯋꯦꯜꯞ ꯊꯥꯔꯒ ꯆꯍꯤ ꯁꯨꯕ ꯉꯥꯏꯕꯗ ꯆꯍꯤ ꯁꯨꯔꯒ ꯑꯩꯅ ꯑꯃꯨꯛꯀ ꯆꯦꯟꯅꯕ ꯍꯣꯠꯅꯕꯗ ꯑꯍꯥꯟꯕ ꯑꯩ ꯑꯦꯇꯦꯝ ꯑꯃꯈꯛ ꯇꯧꯖꯩ ꯑꯗ ꯑꯦꯇꯦꯝꯗꯨꯗ ꯑꯩ ꯃꯥꯏ ꯄꯥꯛꯈꯤꯗꯦ ꯑꯗꯨꯒ ꯑꯩꯈꯣꯏꯒꯤ ꯆꯍꯤꯁꯤꯅ ꯁꯨꯔꯒ ꯂꯩꯔꯤꯉꯥꯏꯁꯤꯗ ꯑꯩꯈꯣꯏꯒꯤ ꯊꯕꯛꯁꯦ ꯑꯉꯝꯕꯅ ꯁꯨꯡꯀꯧ ꯀꯧꯗꯦ ꯍꯧꯖꯤꯛ ꯁꯔꯀꯥꯔꯒꯤ ꯏꯁꯨ ꯃꯌꯥꯝ ꯂꯩꯕꯅꯤꯅ ꯑꯉꯝꯕꯅ ꯊꯕꯛꯁꯤ ꯀꯧꯈꯤꯗꯦ ꯑꯗꯨꯅ ꯑꯩ ꯍꯧꯖꯤꯛꯐꯥꯎꯀꯤꯗꯤ ꯊꯕꯛꯁꯤ ꯑꯣꯏꯖꯗ꯭ꯔꯤ ꯑꯗꯣ ꯑꯩꯅ ꯅꯤꯡꯖꯔꯤꯕ ꯄꯥꯝꯖꯔꯤꯕ ꯈꯨꯗꯤꯡꯃꯛ ꯑꯁꯦ ꯍꯧꯖꯤꯛ ꯃꯇꯝꯁꯤꯒꯤ ꯑꯣꯏꯅꯗꯤ ꯄꯩꯁꯥꯁꯦ ꯆꯪꯕꯅꯤꯅ ꯊꯕꯛ ꯑꯃ ꯇꯧꯕꯗ ꯑꯗꯣ ꯏꯁꯥꯁꯨ ꯄꯩꯁꯥꯁꯨ ꯈꯤꯇꯪ ꯏꯃꯨꯡ ꯃꯅꯨꯡꯒꯤ ꯀꯟꯗꯤꯁꯟ ꯐꯠꯇꯕꯅꯤꯅ ꯄꯩꯁꯥ ꯅꯨꯡꯁꯥꯒꯤ ꯐꯤꯕꯝ ꯌꯥꯝ ꯆꯪꯉꯤ ꯑꯗꯨꯅ ꯄꯩꯁꯥ ꯅꯨꯡꯁꯥ ꯄꯥꯏꯗꯕ ꯑꯩꯈꯣꯏꯗꯤ ꯌꯥꯝꯅ ꯆꯦꯟꯕ ꯆꯣꯡꯕꯁꯨ ꯉꯝꯖꯗꯦ ꯌꯥꯝ ꯍꯣꯠꯅꯕꯁꯨ ꯉꯝꯗꯦ